ꯍꯜꯂꯣ ꯑꯁꯤ ꯒ꯭ꯌꯥꯁ ꯗꯤꯂꯤꯕꯔ ꯇꯧꯕ ꯃꯤꯔꯥ ꯑꯥ ꯑꯩꯁꯦ ꯒ꯭ꯌꯥꯁ ꯑꯃ ꯄꯥꯝꯕꯀꯣ ꯑꯗꯨ ꯅꯣꯏꯗꯨ ꯀꯩꯗꯧꯉꯩ ꯗꯤꯂꯤꯕꯔ ꯇꯧꯒꯦꯔꯥꯀꯣ ꯎꯝ ꯎꯝ ꯑꯥ ꯑꯩꯁꯤ ꯈ꯭ꯔꯤꯁꯇꯦꯟ ꯀꯣꯂꯣꯅꯤꯗꯒꯤꯅꯦ

ꯑꯥ ꯑꯩꯁꯦ ꯒ꯭ꯌꯥꯁ ꯑꯃꯇ ꯄꯥꯝꯃꯦꯕ ꯅꯍꯥꯟ ꯂꯧꯕꯅꯤ ꯑꯗꯨ ꯑꯩꯈꯣꯏꯒꯤꯁꯦ ꯂꯤꯛ ꯇꯧꯔꯒ ꯊꯨ ꯊꯨꯅ ꯂꯣꯏꯈ꯭ꯔꯦꯕꯀꯣ ꯑꯗꯨ ꯃꯃꯜꯗꯤ ꯀꯌꯥ ꯀꯌꯥ ꯂꯩꯕ꯭ꯔꯥꯀꯣ ꯑꯥ ꯍꯧꯖꯤꯛ ꯀꯥꯟꯗꯤ ꯗꯤꯁꯀꯥꯎꯟ ꯀꯔꯤꯁꯨ ꯂꯩꯇꯦ

ꯍꯣꯏ ꯄꯥꯏꯒꯦꯅ ꯂꯩꯌꯦ ꯑꯗꯨ ꯑꯩꯁꯦ ꯍꯣꯝ ꯗꯤꯂꯤꯕꯔꯤꯁꯨ ꯄꯥꯝꯕꯀꯣ ꯎꯝ ꯍꯣꯏ ꯎꯝ

ꯍꯣꯏ ꯍꯣꯏ ꯑꯥ ꯍꯣꯏ ꯀꯥꯔꯗꯄꯨꯗꯤ ꯂꯩꯌꯦ ꯑꯗꯨꯕꯨ ꯑꯩꯈꯣꯏꯒꯤ ꯀꯥꯔꯗꯁꯦ ꯍꯧꯖꯤꯛ ꯀꯥꯟ ꯌꯥꯗ꯭ꯔꯦꯕ ꯑꯗꯨ ꯑꯩꯁꯦ ꯕ꯭ꯂꯦꯛꯀꯤꯅ ꯄꯥꯝꯃꯦꯕꯀꯣ ꯑꯥ ꯌꯥꯏ ꯑꯗꯨꯕꯨ ꯅꯣꯏꯅ ꯑꯗꯨꯝ ꯌꯦꯡꯕꯤꯔꯒꯀꯣ ꯈꯔ ꯔꯤꯖꯅꯦꯕꯜ ꯄ꯭ꯔꯥꯏꯖꯇ ꯑꯗꯨꯝ ꯄꯤꯕꯤꯌꯣ ꯎꯝ ꯑꯥ ꯑꯥ ꯑꯥ ꯍꯣꯏ ꯑꯗꯨꯗ ꯑꯗꯨꯝ ꯗꯤꯂꯤꯕꯔꯤ ꯆꯥꯔꯖꯁꯨ ꯌꯥꯎꯈ꯭ꯔꯦꯀꯣ